ꯀꯕꯥꯞ ꯁꯦꯝꯕꯁꯦ ꯀꯕꯥꯞ ꯁꯦꯝꯕꯁꯦ ꯑꯩꯉꯣꯟꯗ ꯌꯥꯝ ꯂꯨꯕꯣꯏꯅ ꯈꯜꯂꯦ ꯍꯥꯏꯗꯤ ꯁꯦꯝꯃꯒꯕꯨꯗꯤ ꯍꯩꯅꯤꯀꯣ ꯀꯕꯥꯞ ꯁꯦꯝꯕ ꯍꯥꯏꯁꯦ ꯀꯩꯅꯣꯗꯣ ꯁꯥꯗꯣ ꯒ꯭ꯔꯥꯟꯗꯔꯗ ꯇꯛꯈꯥꯏꯔꯒ ꯃꯆꯜꯁꯤꯡ ꯍꯥꯞꯄꯒ ꯇꯧꯕ ꯍꯥꯏꯁꯦ ꯑꯩꯈꯣꯏꯒꯤ ꯁꯥ ꯇꯛꯈꯥꯏꯕ ꯍꯥꯏꯕꯒꯤ ꯑꯥꯏꯗꯤꯌꯥꯁꯦ ꯑꯩꯈꯣꯏ ꯆꯥꯔꯣꯟ ꯆꯥꯔꯣꯟ ꯆꯥꯔꯣꯟ ꯁꯨꯔꯣꯟ ꯃꯌꯥꯝꯗꯒꯤ ꯁꯥꯁꯦ ꯁꯥꯁꯦ ꯑꯩꯈꯣꯏ ꯊꯣꯡꯉꯒ ꯏꯆꯝ ꯆꯝꯅ ꯆꯥꯕꯒꯤ ꯋꯥꯅꯦꯕ ꯁꯥꯁꯦ ꯇꯛꯈꯥꯏꯔꯒ ꯒ꯭ꯔꯥꯟꯗꯔꯗ ꯇꯛꯈꯥꯏꯔꯒ ꯑꯗꯨꯗ ꯃꯆꯜ ꯃꯁꯥꯂꯥꯒꯨꯝꯕ ꯀꯩꯒꯨꯝꯕ ꯍꯥꯞꯆꯜꯂꯒ ꯑꯩꯈꯣꯏꯅ ꯑꯃꯨꯛꯀ ꯊꯣꯡꯕꯒꯤ ꯉꯧꯕꯒꯤꯗꯤ ꯑꯩꯈꯣꯏꯗꯤ ꯑꯩꯗꯤ ꯃꯅꯤꯄꯨꯔꯗ ꯂꯩꯔꯛꯄꯅꯤꯅ ꯑꯩꯈꯣꯏ ꯏꯃꯥ ꯏꯄꯥ ꯑꯗꯒꯤ ꯆꯥꯔꯣꯟ ꯁꯨꯔꯣꯟ ꯑꯃꯠꯇ ꯇꯧꯔꯛꯇꯦꯕ ꯈꯪ ꯑꯗꯨꯗꯨꯅ ꯑꯗꯨ ꯇꯧꯕꯗꯣ ꯑꯩꯉꯣꯟꯗ ꯌꯥꯝ ꯍꯩꯅꯔꯣꯏꯗꯕ ꯍꯥꯏꯗꯤ ꯑꯩꯉꯣꯟꯗ ꯌꯥꯝꯅ ꯈꯨꯗꯣꯡꯆꯥꯔꯣꯏꯗꯕ ꯑꯃ ꯑꯣꯏꯌꯦꯕ ꯑꯗꯨꯗꯣ ꯑꯩ ꯇꯧꯒꯦꯅꯗꯤ ꯈꯜꯂꯦ ꯇꯧꯗꯤ ꯇꯧꯒꯅꯤ ꯑꯗꯨꯒ ꯑꯗꯨ ꯑꯩꯅ ꯀꯩꯅꯣ ꯃꯥꯒꯤ ꯏꯟꯒ꯭ꯔꯤꯗꯤꯌꯦꯟꯗꯨꯁꯨ ꯑꯩꯅ ꯀꯩꯅꯣ ꯑꯣꯟꯂꯥꯏꯟꯗꯕꯨꯗꯤ ꯆꯦꯟꯒ꯭ꯔꯦ ꯑꯗꯣ ꯇꯧꯒꯅꯤ ꯑꯗꯣ ꯇꯧꯕꯗꯣ ꯑꯩꯈꯣꯏꯒꯤ ꯍꯣꯇꯦꯜ ꯃꯌꯥꯡꯒꯤ ꯍꯣꯇꯦꯜ ꯑꯆꯧ ꯑꯆꯧꯕ ꯀꯥꯟꯗ ꯑꯩꯅ ꯍꯥꯏꯗ꯭ꯔꯕꯥꯠꯇ ꯆꯠꯄ ꯗꯤꯜꯂꯤꯗ ꯆꯠꯄ ꯀꯥꯟꯗ ꯃꯣꯏꯒꯤ ꯍꯣꯇꯦꯜ ꯑꯆꯧ ꯑꯆꯧꯕꯗꯨꯗ ꯑꯩꯈꯣꯏꯒꯤ ꯀꯕꯥꯞꯁꯁꯦ ꯁꯦꯝꯃꯒ ꯔꯣꯁ ꯇꯧꯋꯦ ꯃꯩꯗ ꯑꯗꯨꯗꯣ ꯑꯩꯅ ꯁꯨꯝ ꯑꯩꯈꯣꯏꯒꯤꯗꯗꯤ ꯀꯜꯆꯔꯗꯗꯤ ꯑꯩꯈꯣꯏ ꯃꯅꯤꯄꯨꯔꯒꯤ ꯀꯜꯆꯔꯗꯗꯤ ꯃꯩꯇꯩ ꯄꯥꯉꯜꯒꯤ ꯀꯜꯆꯔꯗꯗꯤ ꯑꯗꯨꯒꯨꯝꯕꯗꯣ ꯂꯩꯇꯕꯅ ꯃꯔꯝ ꯑꯣꯏꯔꯒ ꯁꯦꯃꯒꯠꯄ ꯑꯃ ꯃꯊꯧ ꯇꯥꯏꯌꯦꯕ ꯁꯦꯝꯒꯠꯄꯗꯣ ꯑꯩꯉꯣꯟꯗ ꯃꯇꯝ ꯈꯔ ꯆꯪꯒꯅꯤ ꯑꯗꯨꯅ ꯍꯧꯖꯤꯛꯐꯥꯎꯕ ꯑꯗꯨꯒꯤ ꯔꯤꯁꯤꯄꯤꯗꯨ ꯇꯧꯗꯕꯅꯤ